ꯑꯩꯈꯣꯏꯒꯤ ꯆꯤꯡꯒꯤ ꯃꯤ ꯑꯁꯦ ꯀꯨꯝꯍꯩꯁꯦ ꯑꯩꯈꯣꯏꯒꯤ ꯀꯨꯝꯍꯩꯁꯤ ꯁꯥꯟꯅꯕꯁꯦ ꯑꯩꯈꯣꯏꯅ ꯈ꯭ꯋꯥꯏꯗꯒꯤ ꯑꯐꯕꯁꯦ ꯑꯩꯈꯣꯏ ꯂꯧ ꯂꯤꯡꯕ ꯂꯣꯏꯈ꯭ꯔꯦ ꯍꯥꯏꯔꯒ ꯑꯩꯈꯣꯏꯒꯤ ꯍꯧꯖꯤꯛ ꯑꯩꯈꯣꯏꯒꯤ ꯈꯨꯟꯗꯤ ꯑꯩꯈꯣꯏꯒꯤ ꯖꯥꯇꯤꯗꯤ ꯂꯧ ꯂꯤꯡꯕ ꯂꯣꯏꯈ꯭ꯔꯦ ꯑꯩꯈꯣꯏ ꯍꯧꯖꯤꯛꯇꯤ ꯂꯧ ꯂꯤꯡꯕ ꯂꯣꯏꯕꯒꯤ ꯀꯨꯝꯍꯩ ꯍꯥꯏꯕꯁꯦ ꯑꯩꯈꯣꯏꯒꯤ ꯂꯣꯟꯗꯒꯤ ꯂꯧꯅ ꯀꯧꯋꯦ ꯑꯗꯨ ꯑꯩꯈꯣꯏ ꯁꯥꯟꯅꯕꯁꯦ ꯗꯨꯁꯦ ꯈ꯭ꯋꯥꯏꯗꯒꯤ ꯅꯨꯡꯉꯥꯏꯕ ꯈ꯭ꯋꯥꯏꯗꯒꯤ ꯐꯕ ꯈꯨꯟꯒꯤ ꯃꯤ ꯃꯌꯥꯝꯅ ꯅꯨꯡꯁꯤꯕ ꯈꯨꯟꯒꯤ ꯃꯤ ꯃꯌꯥꯝꯅ ꯑꯗꯨꯗꯨ ꯅꯨꯡꯉꯥꯏ ꯂꯥꯛꯄꯗꯨ ꯉꯥꯏꯕ ꯉꯝꯗꯕ ꯀꯨꯝꯍꯩ ꯑꯃꯅꯤ ꯑꯗꯨꯗꯨ ꯍꯦꯛ ꯂꯥꯛꯂꯗꯤ ꯅꯨꯃꯤꯠ ꯑꯅꯤ ꯑꯍꯨꯝ ꯑꯗꯨꯗꯨ ꯑꯗꯨꯝ ꯂꯩꯌꯦ ꯁꯥꯟꯅꯩ ꯅꯨꯄꯤꯅ ꯁꯥꯟꯅꯩ ꯅꯨꯄꯥꯁꯨ ꯁꯥꯟꯅꯩ ꯑꯗꯨꯗꯨ ꯂꯥꯛꯇ꯭ꯔꯤꯉꯩꯗꯒꯤ ꯑꯩꯈꯣꯏꯁꯦ ꯀꯨꯝꯍꯩꯗ ꯀꯔꯤ ꯆꯥꯒꯦꯔꯥꯀꯣ ꯀꯔꯤ ꯊꯛꯀꯦꯔꯥ ꯍꯥꯏꯕꯁꯦ ꯑꯩꯈꯣꯏꯅ ꯐꯖꯅ ꯊꯝꯃꯦ ꯑꯗꯣ ꯑꯗꯨꯗꯨ ꯍꯦꯛ ꯌꯥꯎꯔꯦ ꯍꯥꯏꯔꯗꯤ ꯑꯩꯈꯣꯏꯁꯦ ꯂꯧ ꯆꯠꯇ꯭ꯔꯦ ꯆꯤꯡ ꯆꯠꯇ꯭ꯔꯦ ꯌꯨꯝꯗꯒꯤ ꯂꯩ ꯂꯩꯔꯒ ꯁꯥꯟꯅꯔꯒ ꯑꯩꯈꯣꯏꯅ ꯑꯗꯨꯗꯨ ꯑꯩꯈꯣꯏꯒꯤ ꯀꯨꯝꯍꯩꯁꯦ ꯑꯗꯨꯝ ꯁꯥꯟꯅꯩ ꯑꯩꯈꯣꯏ ꯅꯨꯄꯥꯅꯁꯨ ꯁꯥꯟꯅꯔꯦ ꯅꯨꯄꯤꯁꯨ ꯁꯥꯟꯅꯔꯦ ꯑꯉꯥꯡꯁꯨ ꯁꯥꯟꯅꯔꯦ ꯃꯁꯥ ꯃꯁꯥꯒꯤ ꯑꯗꯨꯝ ꯁꯦ ꯑꯩꯈꯣꯏꯁꯦ ꯁꯥꯟꯅꯕꯁꯦ ꯑꯗꯨꯝ ꯁꯥꯟꯅꯩ ꯁꯤ ꯀꯨꯝꯍꯩꯗ ꯁꯥꯟꯅꯕ ꯃꯇꯝꯗꯁꯦ ꯑꯩꯈꯣꯏꯒꯤ ꯈꯨꯟ ꯈꯣꯏꯅ ꯐꯖꯅ ꯇꯧꯕꯤꯔꯒ ꯑꯩꯈꯣꯏꯁꯨ ꯅꯨꯡꯉꯥꯏ ꯁꯤꯒꯤ ꯃꯇꯝꯁꯦ ꯁꯤ ꯖꯨꯂꯥꯏ ꯑꯥꯒꯁ ꯋꯥꯏꯗꯒꯤ ꯁꯥꯟꯅꯩ ꯁꯤꯁꯦ ꯑꯩꯈꯣꯏ ꯂꯧ ꯂꯤꯡꯕ ꯂꯣꯏꯈ꯭ꯔꯦ ꯍꯥꯏꯔꯒ ꯑꯩꯈꯣꯏꯒꯤ ꯈꯨꯟꯅ ꯍꯧꯖꯤꯛꯇꯤ ꯑꯩꯈꯣꯏꯒꯤ ꯂꯧ ꯂꯤꯡꯕꯁꯦ ꯂꯣꯏꯈ꯭ꯔꯦ ꯑꯩꯈꯣꯏꯁꯦ ꯑꯗꯨꯒꯤ ꯀꯨꯝꯍꯩꯗꯨ ꯍꯧꯒꯅꯤ ꯍꯥꯏꯔꯒ ꯃꯥꯏꯌꯦꯞꯇꯒꯤ ꯈꯨꯟꯗꯒꯤ ꯑꯦꯅꯥꯎꯁ ꯇꯧꯕꯤꯔꯒ ꯑꯩꯈꯣꯏꯁꯦ ꯍꯔꯥꯎꯕꯅ ꯑꯗꯨꯒ ꯑꯗꯨ ꯀꯨꯝꯍꯩꯁꯦ ꯁꯨꯝ ꯅꯨꯡꯉꯥꯏꯅ ꯀꯨꯝꯍꯩꯁꯦ ꯂꯩꯕꯅꯤ ꯍꯥꯏꯕꯁꯦ ꯑꯗꯨꯅꯤ